ꯍꯜꯂꯣ ꯁꯤꯁꯦ ꯕ꯭ꯂꯨ ꯃꯨꯟꯒꯤ ꯑꯩꯈꯣꯏꯒꯤ ꯔꯦꯁꯇꯨꯔꯦꯟꯒꯤ ꯗꯤꯄꯛ ꯅꯠꯇ꯭ꯔꯣ ꯃꯥꯅꯦ ꯑꯣ ꯑꯗꯨꯗꯤ ꯑꯩꯅ ꯑꯆꯥꯄꯣꯠ ꯈꯔ ꯍꯥꯏꯗꯤ ꯑꯩꯗꯤ ꯂꯝꯕꯤꯗ ꯀꯩꯅꯣ ꯂꯩꯔꯕ ꯅꯣꯡꯁꯨ ꯇꯥꯕ ꯀꯩꯅꯣꯗꯣ ꯑꯗ ꯑꯣꯗꯔ ꯈꯔ ꯇꯧꯒꯦ ꯇꯧꯕꯅꯤ ꯄꯨꯕꯤꯔꯛꯄ ꯌꯥꯒꯗ꯭ꯔꯣ ꯌꯥꯅꯤꯌꯦ ꯍꯣꯏ ꯑꯗꯨꯗꯤ ꯑꯩꯅ ꯂꯧꯒꯗꯕꯗꯨꯗꯤ ꯕꯒꯔꯒꯨꯝꯕ ꯑꯗꯒꯤ ꯑꯗꯨꯝ ꯈꯔ ꯆꯥꯕ ꯁꯃꯣꯁꯥꯒꯨꯝꯕ ꯑꯗꯨꯝ ꯑꯗꯒꯤ ꯀꯣꯐꯤꯒꯨꯝꯕ ꯌꯥꯎꯍꯟꯕꯤꯔꯛꯑꯣꯕ

ꯄꯨꯕꯤꯔꯛꯄ ꯌꯥꯅꯦꯕꯀꯣ ꯍꯣꯏ ꯈꯨꯗꯣꯡ ꯆꯥꯕ ꯍꯥꯏꯗꯤ ꯑꯩꯗꯤ ꯈꯔ ꯀꯩꯅꯣꯇꯧꯕ ꯅꯣꯡ ꯇꯥꯕꯁꯤꯗ ꯂꯥꯛꯄ ꯆꯠꯊꯣꯛ ꯆꯠꯁꯤꯟꯗꯣ ꯈꯤꯇꯪ ꯈꯨꯗꯣꯡ ꯆꯥꯗ꯭ꯔꯦꯅ ꯇꯧꯕꯅꯦ ꯁꯥꯎꯕ ꯌꯥꯗꯦ ꯑꯗꯨꯗꯤ ꯄꯨꯕꯤꯔꯛꯑꯣ ꯑꯗꯨꯗꯤꯀꯣ ꯍꯣꯏ ꯍꯣꯏ ꯑꯣꯀꯦ